ꯑꯍꯥꯟꯕꯗ ꯇ꯭ꯋꯦꯟꯇꯤ ꯁꯤꯛꯁ ꯖꯅꯋꯥꯔꯤ ꯇꯨ ꯊꯥꯎꯖꯟ ꯅꯥꯏꯟ ꯑꯅꯤꯁꯨꯕꯗ ꯑꯥꯏꯇꯤꯟ ꯐꯦꯕꯋꯥꯔꯤ ꯇꯨ ꯊꯥꯎꯖꯟ ꯇꯦꯟ ꯑꯍꯨꯝꯁꯨꯕꯗ ꯇ꯭ꯋꯦꯟꯇꯤ ꯐꯣꯔ ꯖꯨꯂꯥꯏ ꯇꯨ ꯊꯥꯎꯖꯟ ꯇ꯭ꯋꯦꯜꯞ ꯃꯔꯤꯁꯨꯕꯗ ꯐꯥꯏꯚ ꯑꯥꯒꯁ ꯇꯨ ꯊꯥꯎꯖꯟ ꯁꯤꯛꯁꯇꯤꯟ ꯃꯉꯥꯁꯨꯕꯗ ꯇꯦꯟ ꯗꯤꯁꯦꯝꯕꯔ ꯇꯨ ꯊꯥꯎꯖꯟ ꯇ꯭ꯋꯦꯟꯇꯤ